ꯑꯥ ꯁꯤ ꯕꯦꯂꯤ ꯔꯣꯁ ꯑꯣꯏꯕꯤꯕ꯭ꯔꯥ ꯑꯣ ꯑꯁꯤꯁꯦ ꯑꯦꯁ ꯀꯦꯒꯤ ꯕꯣꯟꯇꯤꯛꯀꯤ ꯀꯩꯅꯣꯝꯃꯗꯒꯤ ꯀꯣꯜ ꯇꯧꯖꯔꯛꯄꯅꯦ ꯅꯍꯥꯟ ꯅꯪꯅ ꯑꯣꯟꯂꯥꯏꯟꯗ ꯑꯩꯈꯣꯏꯒꯤ ꯋꯦꯕꯁꯥꯏꯠꯇ ꯅꯪꯅ ꯋꯦꯗꯤꯡꯒꯤꯗꯃꯛ ꯍꯥꯏꯅ ꯍꯥꯏꯔꯝꯕꯗꯣ ꯑꯗꯨꯒꯤ ꯑꯩꯈꯣꯏꯅ ꯅꯈꯣꯏꯕꯨ ꯑꯃꯨꯛꯀ ꯇꯧꯕꯅꯦ ꯑꯗꯨ ꯅꯪ ꯐ꯭ꯂꯋꯥꯔꯒꯨꯝꯕ ꯋꯥꯏꯅꯤꯡꯉꯦ ꯍꯥꯏꯕꯁꯦ ꯀꯔꯝ ꯍꯥꯏꯅ ꯇꯧꯕ꯭ꯔꯥ ꯗꯦꯗ ꯀꯌꯥꯒꯤꯒꯨꯝꯕ ꯑꯣꯏꯕ꯭ꯔꯥ ꯍꯥꯏꯕꯗꯤ ꯂꯦꯇꯦꯁ ꯂꯦꯇꯦꯁ ꯐꯦꯁꯟ ꯍꯧꯖꯤꯛꯇꯤ ꯂꯦꯇꯦꯁ ꯂꯦꯇꯦꯁ ꯐ꯭ꯂꯥꯋꯥꯔ ꯌꯥꯝ ꯂꯥꯛꯇꯤ ꯂꯥꯛꯑꯦ ꯑꯅꯧ ꯑꯅꯧꯕ ꯂꯥꯛꯑꯦꯀꯣ ꯑꯗꯨ ꯎꯝ ꯑꯥ ꯍꯥꯏꯕꯗꯤ ꯃꯤꯁꯦ ꯍꯧꯖꯤꯛꯇꯤ ꯋꯦꯗꯤꯡ ꯁꯤꯖꯟ ꯑꯣꯏꯅꯕꯅꯤꯅ ꯄꯪꯊꯨ ꯊꯨꯅ ꯇꯧꯋꯦꯕ ꯑꯗꯨ ꯑꯩꯅ ꯅꯪꯕꯨ ꯁꯦꯝꯄꯜꯁꯨ ꯊꯥꯔꯛꯀꯦ ꯑꯗꯨꯗꯤ ꯅꯪ ꯆꯨꯁ ꯇꯧꯔꯒ ꯅꯈꯣꯏꯅ ꯑꯗꯨꯃꯥꯏꯅ ꯂꯧꯕꯅꯤ ꯍꯥꯏꯔꯗꯤ ꯎꯝ ꯅꯈꯣꯏꯅ ꯑꯦꯠ ꯗ ꯑꯥꯔꯂꯤꯌꯦꯁ ꯅꯈꯣꯏꯒꯤ ꯑꯄꯥꯝꯕꯗꯨ ꯆꯨꯁ ꯇꯧꯕꯤꯌꯣ ꯕꯨꯛ ꯇꯧꯕꯤꯔꯝꯃꯣ ꯑꯗꯨꯝ ꯇꯧꯔꯗꯤ ꯁꯣꯏꯗꯕꯤꯗ ꯅꯈꯣꯏꯁꯨ ꯅꯈꯣꯏꯅ ꯑꯄꯥꯃꯕꯗꯨ ꯐꯪꯒꯅꯦꯕꯀꯣ ꯑꯗꯨ ꯎꯝ ꯑꯦꯗꯕꯥꯟꯁ ꯍꯥ ꯑꯥ ꯂꯦꯇꯦꯁ ꯂꯥꯛꯄꯁꯦ ꯍꯧꯖꯤꯛꯀꯥꯟ ꯂꯤꯂꯤꯁ ꯂꯥꯛꯑꯦ ꯑꯗꯨ ꯑꯥ ꯑꯥ ꯂꯤꯂꯤꯁꯦ ꯑꯩꯈꯣꯏꯒꯤꯁꯨ ꯑꯦꯗꯕꯥꯟꯁ ꯑꯣꯏꯅ ꯂꯥꯛꯑꯦ ꯑꯗꯨ ꯕꯟꯁ ꯑꯃꯗ ꯐ꯭ꯂꯥꯋꯥꯔ ꯁꯤꯛꯁ ꯇꯨ ꯁꯕꯦꯟ ꯐ꯭ꯂꯥꯋꯔꯁ ꯂꯩꯒꯅꯤ ꯑꯗꯨ ꯅꯪ ꯑꯗꯨꯗꯗꯤ ꯎꯝ ꯅꯪ ꯑꯩꯈꯣꯏꯕꯨ ꯑꯗꯨꯝ ꯂꯥꯛꯂꯒ ꯗꯤꯀꯣꯔꯦꯁꯟꯁꯨ ꯇꯧꯍꯟꯅꯤꯡꯕ꯭ꯔꯥ ꯅꯠꯇ꯭ꯔꯒ ꯎꯝ ꯑꯣ ꯍꯣꯏ ꯑꯩꯈꯣꯏꯁꯦ ꯑꯗꯨꯒꯨꯝꯕ ꯐꯦꯁꯂꯤꯇꯤꯁꯨ ꯄꯤꯗꯤ ꯄꯤꯌꯦꯕꯀꯣ ꯎꯝ ꯅꯈꯣꯏꯅ ꯑꯗꯨꯃꯥꯏꯅ ꯑꯣꯟ ꯗ ꯁ꯭ꯄꯣꯠ ꯑꯩꯈꯣꯏꯒꯤ ꯄꯣꯠꯇꯣ ꯅꯪꯅ ꯑꯣꯗꯔ ꯇꯧꯈꯤꯕ ꯄꯣꯠꯇꯣ ꯑꯩꯈꯣꯏꯅ ꯄꯨꯔꯒ ꯂꯥꯛꯂꯒ ꯑꯗꯨꯝ ꯑꯦ ꯑꯗꯨ ꯑꯗꯨꯒꯤꯗꯤꯅ ꯇꯣꯉꯥꯟꯈ꯭ꯔꯅꯦꯕ ꯑꯗꯨꯒꯤꯗꯨꯅ ꯆꯥꯔꯖꯇꯤ ꯇꯣꯉꯥꯟꯒꯅꯤ ꯑꯗꯨ ꯅꯪꯅ ꯂꯩꯗꯣ ꯂꯩꯒꯤꯗꯨꯃꯛꯇꯤ ꯈꯔ ꯑꯦꯗꯕꯥꯟꯁ ꯄꯦꯃꯦꯟꯗꯤ ꯄꯤꯕ ꯇꯥꯔꯦ ꯑꯥ ꯂꯩꯁꯦ ꯍꯧꯖꯤꯛ ꯑꯩꯈꯣꯏꯗ ꯑꯦꯕꯥꯏꯂꯦꯕꯜ ꯑꯣꯏꯕꯁꯦ ꯕꯟꯁ ꯇꯨ ꯍꯟꯗ꯭ꯔꯦꯗ ꯀꯨꯝꯕꯗꯤ ꯂꯩꯒꯅꯤ ꯑꯗꯨꯁꯨ ꯑꯣ ꯍꯣꯏ ꯍꯣꯏ ꯎꯝ ꯕꯟ ꯑꯃꯗ ꯎꯝ ꯅꯪꯅ ꯂꯣꯏꯅꯃꯛ ꯂꯧꯒꯦ ꯍꯥꯏꯕꯅꯤꯅ ꯑꯩꯈꯣꯏꯁꯨ ꯑꯁꯦꯡꯕꯗꯤ ꯑꯩꯈꯣꯏꯁꯨ ꯁꯕꯦꯟꯇꯤꯅ ꯆꯠꯂꯦꯕꯀꯣ ꯑꯗꯨ ꯁꯤꯛꯁꯇꯤ ꯁꯤꯛꯁꯇꯤ ꯇꯧꯕꯤꯔꯒꯦ ꯑꯗꯨꯗꯤ

ꯍꯣꯏ ꯍꯣꯏ ꯑꯇꯣꯞꯄ ꯂꯩꯇ꯭ꯔꯦꯀꯣ ꯑꯗꯨꯗꯤ ꯊꯝꯃꯦꯀꯣ